ꯑꯩ ꯇ꯭ꯔꯥꯕꯦꯂꯔ ꯑꯃ ꯑꯣꯏꯅ ꯑꯩꯅ ꯆꯠꯊꯣꯛ ꯆꯠꯁꯤꯟ ꯇꯧꯕ ꯃꯇꯝꯗ ꯌꯥꯝꯅ ꯃꯔꯨꯑꯣꯏꯅ ꯊꯦꯡꯅꯔꯤꯕ ꯄ꯭ꯔꯣꯕ꯭ꯂꯦꯝꯗꯤ ꯍꯣꯇꯦꯜ ꯐꯨꯜ ꯑꯣꯏꯔꯝꯕ ꯍꯣꯇꯦꯜ ꯐꯨꯜ ꯑꯣꯏꯔꯤꯁꯦ ꯑꯩꯅ ꯑꯦꯠꯚꯥꯟꯁ ꯕꯨꯀꯤꯡꯀꯨꯝꯕ ꯇꯧꯍꯧꯗꯕꯅ ꯃꯔꯝ ꯑꯣꯏꯔꯒ ꯍꯣꯇꯦꯜꯁꯦ ꯐꯨꯜ ꯑꯣꯏꯔꯝꯕ ꯑꯗꯨꯒ ꯑꯩꯅ ꯇ꯭ꯔꯦꯟꯗ ꯀꯩꯒꯨꯝꯕ ꯇ꯭ꯔꯥꯕꯦꯜ ꯇꯧꯕ ꯃꯇꯝꯗ ꯌꯥꯝꯅ ꯍꯨꯔꯥꯟ ꯆꯤꯟꯊꯤꯁꯤ ꯌꯥꯝꯅ ꯌꯥꯎꯋꯦ ꯑꯩꯅ ꯇꯨꯝꯊꯈꯤꯕ ꯃꯇꯝꯗ ꯑꯩꯒꯤ ꯃꯣꯕꯥꯏꯜ ꯈꯪꯗꯦ ꯑꯩꯒꯤ ꯑꯦꯁꯁꯔꯤꯁ ꯑꯥꯏꯇꯦꯝꯁꯤꯡ ꯑꯩꯒ ꯂꯣꯏꯅꯕꯁꯤꯡꯗ ꯌꯥꯝꯅ ꯃꯥꯡꯈꯤꯕ ꯌꯥꯎꯋꯦ ꯃꯁꯤꯁꯦ ꯆꯦꯛꯁꯤꯟꯗꯕ ꯇꯥꯔꯒꯗꯤ ꯑꯗꯨꯒ ꯆꯥꯅ ꯊꯛꯅꯕ ꯁꯤꯁꯨ ꯍꯣꯇꯦꯜꯗ ꯌꯥꯝꯅ ꯏꯟ ꯇꯥꯏꯝꯗ ꯑꯩꯅ ꯍꯣꯇꯦꯜꯗ ꯕꯨꯛ ꯇꯧꯍꯧꯗꯕ ꯇꯥꯔꯒꯗꯤ ꯆꯥꯅꯕ ꯊꯛꯅꯕꯗꯁꯨ ꯌꯥꯝꯅ ꯄ꯭ꯔꯣꯕ꯭ꯂꯦꯝ ꯊꯦꯡꯅꯩ ꯑꯗꯨꯒ ꯃꯣꯇꯣꯔ ꯕꯥꯏꯛꯇ ꯑꯩꯅ ꯇ꯭ꯔꯥꯕꯦꯜ ꯇꯧꯕ ꯃꯇꯝꯗꯁꯨ ꯑꯩ ꯌꯥꯝꯅ ꯑꯊꯦꯡꯕ ꯃꯇꯝꯗꯒ ꯏꯁꯇꯦꯁꯟꯗ ꯌꯧ ꯇꯥꯔꯒꯗꯤ ꯄꯦꯇ꯭ꯔꯣꯜ ꯄꯝꯁꯤꯡꯁꯤꯁꯨ ꯂꯣꯟꯈꯤꯕꯅ ꯃꯔꯝ ꯑꯣꯏꯔꯒ ꯑꯩꯅ ꯄꯦꯇ꯭ꯔꯣꯜꯁꯨ ꯍꯥꯟꯕ ꯐꯪꯗꯗꯅ ꯑꯍꯤꯡꯗꯒ ꯂꯦꯛꯈꯤꯕ ꯑꯗꯨꯝ ꯃꯐꯝ ꯑꯗꯨꯋꯥꯏ ꯑꯅꯛꯄꯗ ꯑꯍꯤꯡꯒ ꯏꯁꯇꯦ ꯇꯧꯔꯒ ꯂꯩꯈꯤꯕ ꯌꯥꯎꯋꯤ ꯑꯗꯨꯒ ꯈ꯭ꯋꯥꯏꯗꯒꯤ ꯑꯩꯅ ꯄ꯭ꯔꯣꯕ꯭ꯂꯦꯝ ꯊꯦꯡꯅꯕꯁꯤꯗꯤ ꯍꯨꯔꯥꯟ ꯆꯤꯟꯊꯤ ꯑꯗꯨꯒ ꯃꯤ ꯐꯠꯇꯕꯁꯦ ꯌꯥꯝꯅ ꯊꯦꯡꯅꯩ ꯃꯁꯤꯅꯤ ꯌꯥꯝꯅ ꯑꯩꯅ ꯑꯦꯁ ꯑꯦ ꯇ꯭ꯔꯥꯕꯦꯂꯔ ꯑꯃ ꯑꯣꯏꯅ ꯑꯩꯉꯣꯟꯗ ꯐꯦꯁ ꯇꯧꯔꯤꯕꯁꯤ ꯕꯦꯠ ꯄꯤꯄꯜꯁꯤꯅꯤ ꯑꯩꯅ ꯌꯥꯝꯅ ꯐꯦꯁ ꯇꯧꯔꯤꯕ ꯑꯁꯤ